ꯕꯥꯔꯠꯇ ꯈ꯭ꯋꯥꯏꯗꯒꯤ ꯃꯃꯤꯡ ꯆꯠꯄ ꯃꯁꯥꯟꯅ ꯈꯔ ꯑꯗꯨ ꯍꯥꯏꯔꯒꯗꯤ ꯀ꯭ꯔꯤꯀꯦꯠ ꯍꯣꯀꯤ ꯋꯦꯠ ꯂꯤꯞꯇꯤꯡ ꯕꯣꯛꯁꯤꯡ ꯀꯕꯥꯗꯤ ꯑꯃꯁꯨꯡ ꯑꯦꯠꯂꯦꯇꯤꯛ ꯑꯗꯨꯒ ꯄ꯭ꯂꯦꯌꯔ ꯈꯔ ꯃꯃꯤꯡ ꯆꯠꯄ ꯍꯥꯏꯔꯒꯗꯤ ꯁꯆꯤꯟ ꯇꯦꯟꯗꯨꯜꯀꯔ ꯃꯦꯔꯤ ꯀꯣꯝ ꯕꯤꯔꯥꯠ ꯀꯣꯍꯂꯤ ꯃꯤꯔꯥ ꯕꯥꯏ ꯆꯦꯁꯀꯤ ꯑꯥꯅꯟ